ꯑꯩꯍꯥꯛ ꯂꯩꯖꯩ ꯑꯩꯒꯤ ꯑꯩꯍꯥꯛꯅ ꯊꯥꯏꯅ ꯑꯩꯅ ꯇꯥꯖꯈꯤꯕ ꯌꯥꯝꯅ ꯂꯝꯗꯝ ꯑꯁꯤꯒꯤ ꯊꯧꯅꯥ ꯐꯥꯕ ꯍꯤꯖꯝ ꯏꯔꯥꯕꯣꯠꯀꯤ ꯃꯇꯥꯡ ꯌꯥꯝ ꯇꯥꯖꯩ ꯃꯍꯥꯛꯅ ꯂꯩꯀꯥꯏ ꯈꯨꯗꯤꯡ ꯀ꯭ꯂꯕ ꯂꯤꯡꯈꯠꯇꯅ ꯃꯍꯥꯛꯅ ꯍꯧꯒꯠꯂꯛꯂꯤꯕ ꯅꯥꯍꯥꯔꯣꯜꯁꯤꯡ ꯑꯁꯤꯕꯨ ꯑꯐꯕ ꯃꯥꯏꯀꯩ ꯑꯃꯗ ꯂꯨꯆꯤꯡꯕꯤꯗꯨꯅ ꯏꯃꯥ ꯂꯩꯕꯥꯛꯀꯤꯗꯃꯛ ꯍꯣꯠꯅꯕꯤꯔꯃꯕꯗꯨ ꯑꯩ ꯑꯩꯒꯤ ꯊꯝꯃꯣꯏꯗ ꯄꯥꯝꯖꯕꯗꯨ ꯐꯥꯎꯖꯈꯤ ꯑꯗꯣ ꯑꯩꯍꯥꯛꯁꯨ ꯏꯔꯥꯕꯣꯠ ꯀꯨꯝꯗꯨꯅ ꯍꯤꯖꯝ ꯑꯊꯧꯕ ꯍꯤꯖꯝ ꯏꯔꯥꯕꯣꯠ ꯀꯨꯝꯗꯨꯅ ꯃꯍꯥꯛꯀꯤ ꯃꯇꯧ ꯇꯝꯗꯨꯅ ꯁꯃꯥꯖ ꯑꯁꯤꯗ ꯐꯠꯇꯕ ꯂꯥꯛꯄ ꯊꯕꯛ ꯃꯌꯥꯝ ꯐꯠꯇꯕ ꯃꯌꯥꯝ ꯂꯥꯛꯄ ꯊꯕꯛ ꯃꯌꯥꯝꯗꯨ ꯏꯁꯥꯅ ꯊꯧꯅꯥ ꯐꯅ ꯃꯍꯥꯛꯀꯤ ꯂꯤꯗꯔꯁꯤꯞ ꯀ꯭ꯋꯥꯂꯤꯇꯤ ꯆꯦꯟꯕ ꯑꯗꯨ ꯑꯩꯅ ꯃꯇꯧ ꯇꯝꯖꯔꯒ ꯁꯃꯥꯖ ꯑꯁꯤꯕꯨ ꯌꯥꯝ ꯑꯍꯣꯡꯕ ꯑꯃ ꯄꯨꯔꯛꯄꯗꯨ ꯑꯩꯍꯥꯛꯁꯨ ꯄꯥꯝꯖꯩ